ꯚꯥꯔꯠꯇ ꯈ꯭ꯋꯥꯏꯗꯒꯤ ꯃꯔꯨꯑꯣꯏꯕ ꯀꯨꯝꯍꯩꯁꯤꯡꯒꯤ ꯃꯅꯨꯡꯗ ꯆꯜꯂꯤꯕꯁꯤꯡ ꯑꯗꯨꯗꯤ ꯔꯛꯁꯥ ꯕꯟꯗꯟ ꯗꯦꯋꯥꯂꯤ ꯈ꯭ꯔꯤꯁꯃꯥꯁ ꯏꯗꯨꯜ ꯐꯤꯇꯔ ꯏꯗꯨꯜ ꯖꯨꯍꯥ ꯒꯨꯠ ꯐ꯭ꯔꯥꯏꯗꯦ ꯑꯁꯤꯅꯆꯤꯡꯕꯅꯤ ꯔꯛꯁꯥ ꯕꯟꯗꯟ ꯍꯥꯏꯕ ꯀꯨꯝꯍꯩ ꯑꯁꯦ ꯃꯆꯤꯟ ꯃꯅꯥꯎ ꯑꯅꯤ ꯃꯧꯄ꯭ꯋꯥꯒ ꯃꯆꯦꯒ ꯇꯧꯃꯤꯟꯅꯕ ꯀꯨꯝꯍꯩ ꯑꯃꯅꯤ ꯃꯁꯤꯗ ꯃꯔꯨꯑꯣꯏꯅ ꯍꯤꯟꯗꯨꯏꯖꯝꯅ ꯁꯦꯂꯦꯕ꯭ꯔꯦꯠ ꯇꯧꯏ ꯃꯆꯦ ꯑꯗꯨꯅ ꯃꯅꯥꯎꯅꯨꯄꯥ ꯑꯗꯨꯗ ꯔꯥꯛꯈꯤ ꯑꯃꯃꯝ ꯁꯤꯕꯤꯔꯒ ꯅꯨꯡꯁꯤꯅꯅꯕꯒꯤ ꯃꯆꯤꯟ ꯃꯅꯥꯎ ꯑꯅꯤ ꯑꯗꯨꯒꯤ ꯆꯦꯠꯂꯤ ꯑꯗꯨ ꯊꯝꯃꯤ ꯃꯅꯥꯎꯅꯨꯄꯥ ꯑꯗꯨꯅ ꯉꯝꯖꯕ ꯈꯨꯗꯣꯜ ꯑꯗꯨ ꯃꯆꯦꯗ ꯈꯔꯇ ꯑꯣꯏꯔꯁꯨ ꯄꯤꯕꯤ ꯗꯦꯋꯥꯂꯤ ꯍꯥꯏꯔꯤꯕ ꯀꯨꯝꯍꯩ ꯑꯁꯦ ꯈ꯭ꯋꯥꯏꯗꯒꯤ ꯃꯔꯨꯑꯣꯏꯔꯕ ꯍꯤꯟꯗꯨꯏꯖꯝꯒꯤ ꯇꯧꯗꯕ ꯌꯥꯗꯕ ꯀꯨꯝꯍꯩ ꯑꯃꯅꯤ ꯃꯁꯤ ꯃꯩꯒꯤ ꯀꯨꯝꯍꯩ ꯍꯥꯏꯔꯒꯁꯨ ꯈꯪꯅꯩ ꯅꯨꯃꯤꯗꯥꯡꯒꯤ ꯃꯇꯝꯗ ꯑꯉꯥꯡꯁꯤꯡꯅ ꯕꯣꯝꯕꯂꯥ ꯊꯥꯕ ꯑꯃꯗꯤ ꯃꯃꯥꯟꯅꯕ ꯃꯃꯥꯟꯅꯕꯤꯁꯤꯡꯒ ꯄꯨꯟꯅ ꯑꯊꯨꯝ ꯑꯍꯥꯎ ꯆꯥꯃꯤꯟꯅꯕ ꯑꯍꯜ ꯂꯃꯟꯁꯤꯡꯅ ꯁꯦꯂꯦꯕ꯭ꯔꯦꯠ ꯇꯧꯃꯤꯟꯅꯕ ꯃꯥꯒꯤ ꯃꯔꯨꯞ ꯃꯧꯄ꯭ꯋꯥꯁꯤꯡꯒ ꯑꯃꯗꯤ ꯅꯨꯃꯤꯗꯥꯡꯒꯤ ꯃꯇꯝꯗ ꯂꯥꯏ ꯅꯤꯡꯒꯅꯤ ꯍꯣꯂꯤ ꯍꯥꯏꯔꯤꯕ ꯀꯨꯝꯍꯩ ꯑꯁꯤ

ꯑꯗꯨꯗ ꯏꯁꯩ ꯇꯧꯏ ꯑꯃꯗꯤ ꯀꯟꯁꯔꯠꯁꯤꯡ ꯇꯧꯗꯨꯅ ꯍꯔꯥꯎ ꯇꯌꯥꯝꯅ ꯄꯥꯡꯊꯣꯛꯏ ꯒꯨꯠ ꯐ꯭ꯔꯥꯏꯗꯦ ꯍꯥꯏꯔꯤꯕ ꯅꯨꯃꯤꯠ ꯑꯁꯤ ꯃꯣꯏꯅ ꯈ꯭ꯋꯥꯏꯗꯒꯤ ꯃꯔꯨꯑꯣꯏꯅ ꯂꯧꯕ ꯈ꯭ꯔꯤꯁꯇꯦꯅꯤꯇꯤꯒꯤ ꯅꯨꯃꯤꯠ ꯑꯃꯅꯤ ꯃꯁꯤ ꯖꯤꯖꯁ ꯈ꯭ꯔꯥꯏꯁꯀꯤ ꯈ꯭ꯋꯥꯏꯗꯒꯤ ꯄꯣꯛꯄ ꯅꯨꯃꯤꯠꯅꯤ ꯍꯥꯏꯔꯒꯁꯨ ꯃꯈꯣꯏꯅ ꯊꯥꯖꯩ ꯃꯁꯤꯕꯨ ꯚꯥꯔꯠꯇ ꯂꯩꯔꯤꯕ ꯈ꯭ꯔꯤꯁꯇꯦꯅꯤꯇꯤ ꯈꯨꯗꯤꯡꯃꯛꯅ ꯁꯦꯂꯦꯕ꯭ꯔꯦꯁꯟ ꯇꯧꯏ ꯑꯃꯗꯤ ꯆꯔꯁꯇ ꯆꯠꯇꯨꯅ ꯃꯄꯨꯗ ꯍꯥꯏꯖꯩ ꯅꯤꯖꯩ